ꯅꯥꯒꯔꯤꯛꯁꯤꯡꯗ ꯕꯦꯛꯀꯤꯡꯒꯤ ꯈꯨꯗꯣꯡ ꯆꯥꯕ ꯐꯪꯅꯕ ꯂꯥꯏꯊꯣꯛꯍꯟꯕ ꯌꯥꯕ ꯏꯁꯀꯤꯝ ꯈꯔ ꯂꯩ ꯂꯩꯉꯥꯛꯀꯤ ꯏꯁꯀꯤꯝ ꯈꯔ ꯑꯗꯨꯒꯤ ꯃꯅꯨꯡꯗ ꯃꯨꯗ꯭ꯔꯥ ꯂꯣꯟ ꯏꯁꯀꯤꯝ ꯃꯁꯤꯅ ꯑꯄꯤꯛꯄ ꯕꯤꯖꯤꯅꯦꯁ ꯇꯧꯕ ꯑꯆꯧꯕ ꯕꯤꯖꯤꯅꯦꯁ ꯇꯧꯕ ꯑꯃꯁꯨꯡ ꯃꯌꯥꯏ ꯑꯣꯏꯔꯞ ꯕꯤꯖꯤꯅꯦꯁ ꯇꯧꯕ ꯃꯤꯑꯣꯏꯁꯤꯡꯗ ꯀꯥꯟꯅꯕ ꯄꯤ ꯖꯦꯔꯣ ꯕꯦꯂꯦꯟꯁ ꯏꯁꯀꯤꯝ ꯍꯥꯏꯕ ꯑꯃꯁꯨ ꯂꯩ ꯃꯁꯤꯅ ꯅꯥꯒꯔꯤꯛꯁꯤꯡꯗ ꯖꯦꯔꯣ ꯕꯦꯂꯦꯟꯁ ꯄꯩꯁꯥ ꯑꯃꯠꯇ ꯆꯪꯗꯅ ꯕꯦꯡꯒꯤ ꯑꯦꯀꯥꯎꯟ ꯍꯥꯡꯍꯜꯂꯤ ꯑꯗꯨꯒ ꯕꯦꯡꯒꯤ ꯈꯨꯗꯣꯡ ꯆꯥꯕ ꯐꯪꯍꯜꯂꯤ ꯑꯍꯨꯝ ꯁꯨꯕꯗ ꯁꯤꯇꯤꯖꯦꯟ ꯁꯦꯅꯤꯌꯥꯔ ꯁꯤꯇꯤꯖꯦꯟ ꯕꯦꯡꯀꯤꯡ ꯏꯁꯀꯤꯝ ꯍꯥꯏꯕ ꯑꯃꯁꯨ ꯂꯩ ꯃꯁꯤꯅ ꯁꯦꯅꯤꯌꯥꯔ ꯁꯤꯇꯤꯖꯦꯟꯁꯤꯡꯗ ꯀꯥꯟꯅꯕ ꯄꯤ ꯁꯦꯅꯤꯌꯥꯔ ꯁꯤꯇꯤꯖꯦꯟꯁꯤꯡꯗ ꯊꯥ ꯊꯥꯒꯤ ꯄꯦꯟꯁꯤꯟ ꯄꯤꯕꯁꯨ ꯑꯣꯏ